ꯍꯧꯖꯤꯛꯀꯥꯟꯗꯤ ꯑꯣꯔꯒꯥꯅꯤꯛ ꯐꯨꯠ ꯄ꯭ꯔꯗꯛꯁꯦ ꯃꯥꯔꯀꯦꯠꯇ ꯌꯥꯝ ꯗꯤꯃꯥꯟ ꯑꯣꯏꯔꯛꯂꯦ ꯃꯔꯝꯗꯤ ꯑꯣꯔꯒꯥꯅꯤꯛ ꯍꯥꯏꯕꯁꯤꯗꯤ ꯃꯥꯗꯤ ꯄꯤꯌꯣꯔ ꯅꯦꯆꯔꯦꯜ ꯀꯦꯃꯤꯀꯦꯜ ꯍꯥꯞꯇꯕꯤꯗ ꯍꯧꯕ ꯑꯦꯟꯁꯥꯡ ꯅꯥꯄꯤ ꯄꯨꯊꯣꯛꯄ ꯑꯦꯟꯁꯥꯡ ꯅꯥꯄꯤꯅꯤꯅ ꯑꯣꯔꯒꯥꯅꯤꯛ ꯐꯨꯠꯁꯦ ꯃꯌꯥꯝ ꯄꯥꯝꯂꯛꯑꯦ ꯃꯔꯝꯗꯤ ꯑꯣꯔꯒꯥꯅꯤꯛ ꯐꯨꯠ ꯆꯥꯕꯗ ꯑꯩꯈꯣꯏ ꯍꯛꯆꯥꯡꯗ ꯀꯥꯟꯅꯕ ꯈꯛꯇ ꯐꯪꯉꯤ ꯑꯗꯨꯅꯤꯅ ꯃꯥꯗꯤ ꯑꯩꯈꯣꯏ ꯍꯛꯆꯥꯡꯗ ꯑꯁꯣꯛ ꯑꯄꯟ ꯀꯔꯤꯁꯨ ꯂꯩꯇꯦ ꯃꯔꯝꯗꯤ ꯃꯥꯗꯤ ꯐꯔꯇꯤꯂꯥꯏꯖꯔꯁ ꯌꯨꯔꯤꯌꯥꯒꯨꯝꯕ ꯁꯤꯖꯟꯅꯗꯕꯅꯤꯅ ꯃꯥꯗꯤ ꯑꯩꯈꯣꯏ ꯍꯛꯆꯥꯡꯗ ꯁꯣꯛꯅꯤꯡꯉꯥꯏ ꯂꯩꯇꯦ ꯑꯗꯨꯅꯤꯅ ꯑꯗꯨꯛ ꯃꯇꯤꯛꯁꯦ ꯍꯧꯖꯤꯛꯀꯥꯟꯗꯤ ꯃꯥꯔꯀꯦꯠꯁꯤꯗ ꯑꯣꯔꯒꯥꯅꯤꯛ ꯐꯨꯠ ꯍꯥꯏꯔꯗꯤ ꯃꯌꯥꯝꯁꯦ ꯇꯥꯡꯂꯁꯨ ꯂꯩꯅꯤꯡꯂꯛꯂꯦꯕ ꯍꯥꯏꯗꯤ ꯅꯪꯁꯨ ꯑꯩꯁꯨ ꯄꯨꯟꯁꯤꯁꯦ ꯁꯥꯡꯅ ꯍꯤꯡꯅꯤꯡꯉꯦ ꯀꯅꯥꯁꯨ ꯊꯨꯅ ꯁꯤꯅꯤꯡꯕ ꯂꯩꯇꯦ ꯑꯗꯨꯅꯤꯅ ꯑꯣꯔꯒꯥꯅꯤꯛ ꯐꯨꯠꯀꯤ ꯗꯤꯃꯥꯟꯁꯦ ꯃꯥꯔꯀꯦꯠꯇ ꯍꯦꯜꯂꯛꯏ ꯃꯔꯝꯗꯤ ꯍꯧꯖꯤꯛ ꯑꯩꯈꯣꯏꯅ ꯑꯣꯔꯒꯥꯅꯤꯛ ꯐꯨꯠ ꯅꯠꯇꯕꯤꯗ ꯌꯨꯔꯤꯌꯥ ꯍꯥꯞꯂꯒ ꯀꯦꯃꯤꯀꯦꯜ ꯍꯥꯞꯂꯒ ꯑꯆꯧꯕ ꯄꯣꯠꯁꯛ ꯁꯦ ꯑꯩꯈꯣꯏꯅ ꯂꯩꯔꯒ ꯆꯥꯕ ꯃꯇꯝꯗ ꯑꯗꯨꯛꯀꯤ ꯃꯇꯤꯛꯁꯦ ꯑꯩꯈꯣꯏꯉꯣꯟꯗ ꯑꯩꯈꯣꯏꯒꯤ ꯍꯛꯆꯥꯡꯗꯁꯨ ꯏꯐꯦꯛ ꯂꯥꯛꯏ ꯑꯩꯈꯣꯏ ꯍꯧꯖꯤꯛꯀꯥꯟ ꯀꯨꯏꯅꯁꯨ ꯍꯤꯡꯗꯦ ꯁꯠ ꯁꯠ ꯁꯠ ꯁꯠ ꯂꯥꯏꯅꯥ ꯊꯨꯡꯂꯒ ꯁꯤꯕ ꯌꯥꯝꯅ ꯌꯥꯎꯋꯤ ꯍꯥꯏꯗꯤ ꯑꯩꯈꯣꯏ ꯏꯟꯗꯤꯌꯥꯗꯗꯤ ꯑꯩꯈꯣꯏꯒꯤ ꯂꯥꯏꯐ ꯑꯦꯛꯁꯄꯦꯛꯇꯦꯟꯁꯤꯁꯤ ꯑꯩꯈꯣꯏꯁꯦ ꯑꯩꯈꯣꯏꯁꯨ ꯐꯤꯞꯇꯤ ꯁꯤꯛꯁꯇꯤ ꯅꯠꯇ꯭ꯔꯒ ꯁꯤꯛꯁꯇꯤ ꯁꯚꯦꯟꯇꯤꯁꯦ ꯑꯩꯈꯣꯏꯒꯤ ꯂꯥꯏꯐ ꯑꯦꯛꯁꯄꯦꯛꯇꯦꯟꯁꯤꯅꯤ ꯑꯗꯨ ꯑꯣꯏꯔꯁꯨ ꯁꯤ ꯑꯩꯈꯣꯏꯅ ꯍꯧꯖꯤꯛ ꯀꯦꯃꯤꯀꯦꯜꯒꯤ ꯄ꯭ꯔꯗꯛꯁꯦ ꯆꯥꯔꯨꯕꯅꯤꯅ ꯑꯩꯈꯣꯏꯒꯤ ꯄꯨꯟꯁꯤꯁꯦ ꯑꯗꯨꯃꯛ ꯁꯥꯡꯅ ꯍꯤꯡꯗ꯭ꯔꯦ ꯊꯨꯅ ꯑꯩꯈꯣꯏꯁꯦ ꯂꯥꯏꯅꯥ ꯊꯨꯡꯂꯒ ꯀꯔꯤ ꯇꯧꯔꯒ ꯑꯩꯈꯣꯏꯁꯦ ꯑꯗꯨꯝ ꯊꯨꯅ ꯊꯨꯅ ꯑꯩꯈꯣꯏꯒꯤ ꯄꯨꯟꯁꯤꯁꯦ ꯁꯤꯌꯦ ꯑꯗꯨꯅꯤꯅ ꯃꯌꯥꯝꯁꯦ ꯀꯔꯤ ꯃꯔꯝꯒꯤꯅꯣ ꯍꯥꯏꯕꯁꯦ ꯈꯪꯕꯒꯤ ꯑꯩꯈꯣꯏꯅ ꯀꯦꯃꯤꯀꯦꯜ ꯍꯥꯞꯂꯒ ꯄꯨꯊꯣꯔꯛꯄ ꯑꯦꯟꯁꯥꯡ ꯅꯥꯄꯤ ꯑꯁꯤꯒꯨꯝꯕ ꯆꯥꯕꯒꯤ ꯑꯩꯈꯣꯏꯉꯣꯟꯗ ꯂꯥꯏꯅꯥꯁꯤ ꯊꯨꯡꯂꯛꯄꯅꯦ ꯍꯥꯏꯕꯁꯦ ꯈꯪꯕꯒꯤ ꯃꯌꯥꯝꯁꯦ ꯑꯣꯔꯒꯥꯅꯤꯛ ꯐꯨꯠ ꯑꯣꯏꯅ ꯑꯩꯈꯣꯏꯁꯦ ꯄꯥꯝꯁꯤꯜꯂꯛꯑꯦ ꯑꯗꯨꯅꯤꯅ ꯀꯅꯥꯁꯨ ꯊꯨꯅ ꯁꯤꯅꯤꯡꯗꯦ ꯑꯗꯨꯅꯤꯅ ꯑꯣꯔꯒꯥꯅꯤꯛ ꯐꯨꯠꯇꯨ ꯆꯥꯔꯒ ꯄꯨꯟꯁꯤꯁꯤ ꯁꯥꯡꯅ ꯍꯤꯡꯅꯤꯡꯕꯒꯤ ꯑꯩꯈꯣꯏ ꯑꯣꯔꯒꯥꯅꯤꯛ ꯐꯨꯠꯀꯤ ꯇ꯭ꯔꯦꯟꯁꯁꯦ ꯑꯩꯈꯣꯏ ꯃꯥꯔꯀꯦꯠꯇ ꯂꯥꯛꯑꯦ ꯍꯥꯏꯕꯁꯦ ꯑꯩ ꯍꯥꯏꯅꯤꯡꯉꯤ